ꯁꯤꯛꯁꯇꯤꯟ ꯖꯨꯂꯥꯏ ꯅꯥꯏꯟꯇꯤꯟ ꯅꯥꯏꯟꯇꯤ ꯅꯥꯏꯟ ꯑꯩꯠꯇꯤꯟ ꯖꯨꯂꯥꯏ ꯅꯥꯏꯟꯇꯤꯟ ꯅꯥꯏꯟꯇꯤ ꯅꯥꯏꯟ ꯅꯥꯏꯟꯇꯤꯟ ꯖꯨꯂꯥꯏ ꯅꯥꯏꯟꯇꯤꯟ ꯅꯥꯏꯟꯇꯤ ꯅꯥꯏꯟ ꯇ꯭ꯋꯦꯟꯇꯤ ꯖꯨꯂꯥꯏ ꯅꯥꯏꯟꯇꯤꯟ ꯅꯥꯏꯟꯇꯤ ꯅꯥꯏꯟ ꯇ꯭ꯋꯦꯟꯇꯤ ꯋꯥꯟ ꯖꯨꯂꯥꯏ ꯅꯥꯏꯟꯇꯤꯟ ꯅꯥꯏꯟꯇꯤ ꯅꯥꯏꯟ